ꯑꯩꯍꯥꯛꯇꯤ ꯃꯔꯨꯑꯣꯏꯅ ꯍꯣꯝ ꯗꯣꯀꯣꯔꯗ ꯏꯟꯇ꯭ꯔꯦꯁ ꯂꯩ ꯐꯣꯇꯣꯒ꯭ꯔꯥꯐꯔꯒꯨꯝꯕ ꯍꯣꯝ ꯗꯣꯀꯣꯔꯒꯨꯝꯕ ꯁꯣ ꯅꯣꯔꯃꯜꯂꯤ ꯑꯩꯅ ꯐꯣꯂꯣ ꯇꯧꯕꯁꯦ ꯀꯩ ꯍꯥꯏꯇꯥꯔꯦ ꯏꯟꯗꯤ ꯍꯣꯝꯁꯀꯨꯝꯕ ꯑꯗꯒꯤ ꯒꯨꯠ ꯍꯣꯝꯁ ꯑꯗꯒꯤ ꯂꯥꯏꯐꯁ꯭ꯇꯥꯏꯜ ꯁ꯭ꯇꯣꯔꯒꯨꯝꯕ ꯃꯣꯏ ꯄꯦꯖꯁꯤꯡ ꯍꯥꯏꯕꯗꯤ ꯍꯣꯝ ꯗꯦꯀꯣꯔ ꯑꯥꯏꯗꯤꯌꯥꯒꯨꯝꯕ ꯑꯗꯒꯤ ꯐꯣꯇꯣꯒ꯭ꯔꯥꯐꯔꯁꯤꯡꯗꯅ ꯂꯦꯟꯁ꯭ꯀꯦꯞ ꯐꯣꯇꯣꯒ꯭ꯔꯥꯐꯔ ꯌꯥꯝꯅ ꯂꯩꯈ꯭ꯔꯦ ꯍꯧꯖꯤꯛꯇꯤ ꯁꯣꯁꯤꯌꯦꯜ ꯃꯦꯗ꯭ꯌꯥꯗ ꯁꯣ ꯃꯣꯏꯒꯤ ꯂꯦꯟꯁ꯭ꯀꯦꯞ ꯐꯣꯇꯣꯒ꯭ꯔꯥꯐꯤ ꯑꯗꯨꯒꯤ ꯄꯦꯖ ꯃꯌꯥꯝꯗꯨ ꯐꯣꯂꯣ ꯇꯧꯖꯩ ꯑꯗꯨꯒ ꯄꯥꯝꯕ ꯌꯥꯎꯔꯒꯁꯨ ꯑꯗꯨꯝ ꯆꯥꯝꯊꯣꯛꯑꯒ ꯐ꯭ꯔꯦꯝ ꯇꯧꯔꯒꯁꯨ ꯊꯦꯠꯂꯤ